ꯄꯣꯛꯄꯇ ꯉꯥꯏꯔꯤꯕ ꯑꯉꯥꯡꯁꯤꯡꯁꯦ ꯀꯃꯥꯏꯅ ꯁꯦꯟꯅꯒꯦ ꯍꯥꯏꯔꯗꯤ ꯂꯨꯖꯕꯤꯕ ꯑꯗꯣ ꯃꯣꯏꯕꯨ ꯌꯦꯡꯕꯤꯕ ꯌꯦꯡꯁꯤꯟꯕꯤꯕ ꯍꯥꯏꯕꯗꯤ ꯐꯃꯨꯡꯗꯒꯤ ꯇꯥꯗꯅꯕ ꯅꯥꯕ ꯌꯥꯎꯗꯅꯕ ꯂꯣꯛ ꯂꯥꯏꯍꯧ ꯌꯥꯎꯗꯅꯕ ꯃꯌꯥꯝ ꯌꯦꯡꯁꯤꯜꯂꯤ ꯑꯗꯨꯒ ꯃꯃꯥꯒꯤ ꯁꯪꯒꯣꯝ ꯀꯩꯀꯥ ꯆꯥꯡ ꯅꯥꯏꯅ ꯄꯤꯊꯛꯏ ꯑꯗꯨꯒ ꯃꯣꯏꯒꯤ ꯆꯥꯡ ꯅꯥꯏꯅ ꯁꯪꯒꯣꯝ ꯄꯤꯊꯛꯄꯤꯕ ꯆꯥꯡ ꯅꯥꯏꯅ ꯇꯨꯝꯍꯟꯕꯤꯕ ꯑꯃ ꯇꯧꯔꯒ ꯁꯦꯟꯅꯩ ꯁꯥꯟꯅꯕꯁꯨ ꯁꯥꯟꯅꯃꯤꯟꯅꯍꯜꯂꯤ ꯑꯗꯨꯒ ꯑꯉꯥꯡ ꯆꯍꯤ ꯑꯅꯤ ꯑꯍꯨꯝ ꯁꯨꯔꯛꯄ ꯃꯣꯏꯅ ꯆꯥꯅꯕ ꯑꯦ ꯑꯉꯥꯡ ꯊꯥ ꯑꯃ ꯑꯅꯤ ꯁꯨꯔꯛꯄ ꯃꯣꯏꯅ ꯆꯥꯅꯕꯗꯤ ꯆꯥꯛ ꯑꯄꯦꯠꯄꯒ ꯊꯨꯝ ꯇꯣꯠꯂꯒ ꯄꯤꯖꯩ ꯍꯣꯏ ꯑꯗꯨ ꯄꯤꯖꯥꯗ꯭ꯔꯁꯨ ꯑꯗꯨꯃꯛ ꯄꯤꯖꯗ꯭ꯔꯁꯨ ꯑꯩꯈꯣꯏꯒꯤ ꯑꯉꯥꯡꯒꯤ ꯄ꯭ꯔꯣꯇꯤꯟꯒꯤ ꯆꯥꯛ ꯌꯥꯝꯅ ꯂꯩ ꯑꯩꯈꯣꯏꯒꯤ ꯀꯔꯤ ꯍꯥꯏꯁꯤꯔꯥ ꯃꯣꯏ ꯄ꯭ꯔꯣꯇꯤꯟꯒꯤ ꯆꯥꯛꯀꯨꯝꯕ ꯃꯌꯥꯝ ꯄꯤꯖꯒꯅꯤ ꯑꯗꯨꯒ ꯏꯁꯤꯡꯒꯨꯝꯕ ꯁꯥꯟꯅꯕ ꯆꯠꯄ ꯍꯩꯔꯛꯄꯗ ꯁꯦꯟꯅꯕ ꯑꯗꯨ ꯉꯛꯇꯅꯤ ꯑꯗꯨ ꯑꯉꯥꯡ ꯑꯉꯥꯡ ꯄꯣꯛꯄ ꯁꯦꯟꯅꯕ ꯍꯥꯏꯕꯁꯦ ꯑꯗꯨ ꯈꯛꯇꯅꯤ